ꯑꯩꯍꯥꯛꯅ ꯈ꯭ꯋꯥꯏꯗꯒꯤ ꯄꯥꯝꯖꯕ ꯂꯥꯏ ꯌꯦꯛꯄꯒꯤ ꯃꯥꯑꯣꯡ ꯍꯥꯏꯔꯒꯗꯤ ꯗꯨꯗꯜ ꯁꯦ ꯗꯨꯗꯜꯁꯤꯗ ꯇꯧꯗꯣꯏꯁꯦ ꯃꯤ ꯑꯃ ꯑꯣꯏꯅ ꯌꯦꯛꯊꯣꯛꯄ ꯅꯠꯇ꯭ꯔꯒ ꯁꯤꯟꯅꯔꯤ ꯑꯃ ꯑꯣꯏꯅ ꯌꯦꯛꯊꯣꯛꯄ ꯅꯠꯇꯕ ꯑꯩꯅ ꯌꯦꯛꯄꯗ ꯈꯣꯔꯣ ꯈꯣꯔꯣ ꯈꯣꯠꯀꯦꯔ ꯂꯥꯏꯟ ꯑꯃꯇꯕꯨ ꯆꯤꯡꯒꯦꯔ ꯑꯗꯨꯗ ꯌꯥꯝꯅ ꯐꯖꯍꯟꯅ ꯃꯌꯦꯛ ꯊꯣꯛꯅ ꯃꯌꯥꯝ ꯃꯃꯥꯡꯗ ꯎꯠꯄꯗꯣ ꯂꯥꯏꯁꯤꯅ ꯑꯩꯅ ꯂꯥꯏꯟ ꯃꯇꯦꯛ ꯃꯇꯦꯛ ꯃꯇꯦꯛ ꯇꯪ ꯆꯤꯡꯉꯒ ꯑꯣꯏꯔꯁꯨ ꯑꯗꯨꯒꯤ ꯂꯥꯏꯟꯗꯨꯅ ꯐꯨꯜ ꯄꯤꯛꯆꯔ ꯑꯃ ꯎꯍꯟꯕꯗꯣ ꯑꯗꯨꯒꯨꯝꯕ ꯑꯣꯏ ꯑꯗꯨꯗꯨꯅ ꯑꯩꯒꯤ ꯈ꯭ꯋꯥꯏꯗꯒꯤ ꯄꯥꯝꯖꯕ ꯃꯥꯑꯣꯡꯅꯦꯅ ꯈꯜꯂꯦ ꯍꯥꯏꯗꯤ ꯑꯥꯏꯗꯤ ꯌꯥꯝꯅ ꯆꯝꯅ ꯑꯣꯏꯔꯒꯁꯨ ꯃꯒꯨꯟ ꯂꯩꯕ ꯑꯗꯨꯒꯨꯝꯕ ꯁ꯭ꯇꯥꯏꯜꯗꯣ ꯑꯗꯨꯗꯨꯅ ꯑꯩꯅ ꯄꯥꯝꯖꯩ